ꯑꯩꯍꯥꯛꯀꯤ ꯈꯨꯡꯒꯪ ꯑꯁꯤꯗ ꯃꯤ ꯀꯅꯥꯒꯨꯝꯕ ꯂꯤꯟꯅ ꯆꯤꯛꯂꯕꯗꯤ ꯑꯩꯍꯥꯛꯀꯤ ꯐꯥꯔꯁ ꯑꯦꯠ ꯄꯤ ꯑꯩꯆ ꯁꯤꯗ ꯄꯨꯔꯛꯂꯒ ꯐꯥꯔꯁ ꯑꯦꯠꯇꯤ ꯑꯗꯨꯝ ꯄꯤꯌꯦ ꯑꯩꯍꯥꯛꯅ ꯂꯤꯟꯅ ꯈꯣꯡꯗ ꯆꯤꯛꯂꯦ ꯍꯥꯏꯅ ꯈꯜꯂꯗꯤ ꯑꯩꯍꯥꯛꯅ ꯑꯗꯨ ꯈꯣꯡꯗ ꯑꯩꯍꯥꯛꯅ ꯂꯤꯟꯒꯤ ꯆꯤꯛꯄ ꯃꯐꯝꯗ ꯐꯖꯅ ꯁꯦꯡꯗꯣꯛꯂꯒ ꯑꯩꯍꯥꯛꯅ ꯊꯧꯔꯤ ꯑꯃ ꯄꯥꯏꯔꯒ ꯂꯤꯟꯅ ꯆꯤꯛꯄ ꯃꯐꯝꯗꯨꯒꯤ ꯃꯊꯛꯇ ꯑꯩꯍꯥꯛꯅ ꯊꯧꯔꯤꯅ ꯄꯨꯜꯂꯒ ꯊꯝꯕꯤꯌꯦ ꯀꯩꯅꯣ ꯍꯥꯏꯗꯤ ꯂꯤꯟꯒꯤ ꯄꯣꯏꯖꯟ ꯚꯦꯅꯝꯗꯣ ꯑꯩꯍꯥꯛꯀꯤ ꯊꯧꯔꯤꯗꯒꯤ ꯃꯊꯛ ꯀꯥꯍꯜꯂꯣꯏ ꯍꯥꯏꯅ ꯑꯩꯈꯣꯏ ꯑꯩꯍꯥꯛꯅ ꯄꯨꯔꯒ ꯑꯗꯨꯝ ꯊꯧꯔꯤꯗꯣ ꯍꯥꯞꯄꯤꯌꯦ ꯑꯗꯨ ꯑꯩꯍꯥꯛꯅ ꯄꯤ ꯑꯩꯆ ꯁꯤ ꯗꯤꯁꯄꯦꯟꯁꯔꯤꯒꯨꯝꯕ ꯑꯗꯨ ꯒꯨꯝꯕꯗ ꯄꯨꯔꯛꯑꯦ ꯃꯈꯣꯏꯅ ꯅꯔꯁꯀ ꯗꯣꯛꯇꯔꯁꯤꯡꯅ ꯐꯖꯅ ꯑꯗꯨꯝ ꯇ꯭ꯔꯤꯠꯃꯦꯟꯗꯤ ꯄꯤꯕꯅꯦ ꯑꯗꯨ ꯑꯩꯍꯥꯛꯅ ꯗꯤꯁꯇ꯭ꯔꯤꯛ ꯍꯣꯁꯄꯤꯇꯥꯜꯗꯁꯨ ꯑꯗꯨ ꯄꯨꯔꯛꯄꯁꯨ ꯌꯥꯏ ꯑꯗꯨꯕꯨ ꯌꯥꯝ ꯂꯥꯞꯃꯜꯂꯗꯤ ꯑꯩꯍꯥꯛꯅ ꯑꯗꯨꯝ ꯊꯧꯔꯤꯗꯨꯅ ꯑꯩꯅ ꯍꯥꯏꯕꯒꯨꯝꯅ ꯊꯧꯔꯤꯗꯨꯅ ꯑꯗꯨ ꯄꯨꯜꯂꯒ ꯊꯝꯕꯤꯕꯅꯦ